ꯂꯝꯒꯤ ꯃꯇꯥꯡꯁꯤ ꯑꯩꯈꯣꯏ ꯑꯩꯈꯣꯏꯒꯤ ꯃꯤ ꯌꯥꯝꯈꯠꯂꯛꯄꯒꯤ ꯃꯇꯨꯡꯏꯟꯅ ꯑꯩꯈꯣꯏꯒꯤ ꯂꯦꯟ ꯑꯦꯛꯁꯄꯥꯟꯁꯟ ꯂꯝꯗꯤ ꯆꯥꯎꯊꯣꯔꯛꯄꯗꯤ ꯂꯩꯇꯕꯅꯤꯅ ꯑꯩꯈꯣꯏ ꯃꯤꯑꯣꯏꯕꯗꯤ ꯑꯩꯈꯣꯏ ꯁꯨꯝ ꯁꯨꯝ ꯁꯨꯝ ꯍꯦꯟꯒꯠꯂꯛꯏ ꯑꯗꯨꯅ ꯑꯩꯈꯣꯏꯅ ꯂꯝꯁꯤ ꯑꯩꯈꯣꯏꯅ ꯑꯍꯥꯟꯕꯗ ꯂꯝ ꯃꯆꯤꯟ ꯃꯅꯥꯎ ꯑꯅꯤ ꯂꯩꯔꯝꯃꯗꯤ ꯂꯝ ꯃꯅꯤꯟ ꯃꯅꯥꯎ ꯑꯅꯤꯗꯨꯒꯤ ꯁꯦꯄꯔꯦꯠ ꯑꯩꯈꯣꯏꯒꯤ ꯂꯝ ꯑꯩꯈꯣꯏꯒꯤ ꯇꯣꯉꯥꯟ ꯇꯣꯉꯥꯟ ꯔꯦꯀꯣꯔꯠ ꯊꯝꯅꯤꯉꯥꯏꯒꯤ ꯍꯣꯠꯅꯔꯛꯀꯅꯤ ꯑꯗꯨ ꯑꯩꯈꯣꯏꯅ ꯂꯝꯁꯤ ꯑꯩꯈꯣꯏꯅ ꯀꯃꯥꯏꯅ ꯑꯩꯈꯣꯏ ꯔꯦꯀꯣꯔꯠꯁꯤ ꯑꯩꯈꯣꯏꯅ ꯇꯪꯈꯥꯏ ꯇꯪꯈꯥꯏ ꯑꯩꯈꯣꯏꯒꯤ ꯍꯥꯏꯗꯤ ꯐꯤꯞꯇꯤ ꯐꯤꯞꯇꯤ ꯑꯣꯏꯍꯟꯒꯦ ꯍꯥꯏꯔꯒꯗꯤ ꯑꯩꯈꯣꯏꯅ ꯑꯍꯥꯟꯕꯗ ꯑꯩꯈꯣꯏꯒꯤ ꯑꯩꯈꯣꯏꯒꯤ ꯗꯤꯁꯇ꯭ꯔꯤꯛ ꯑꯗꯨꯒꯤ ꯑꯩꯈꯣꯏꯒꯤ ꯅꯛꯄ ꯑꯩꯈꯣꯏꯒꯤ ꯔꯦꯚꯤꯅ꯭ꯌꯨ ꯑꯣꯐꯤꯁꯇ ꯑꯩꯈꯣꯏ ꯆꯠꯄꯤꯕ ꯇꯥꯔꯦ ꯄꯇꯥ ꯑꯩꯈꯣꯏꯅ ꯄꯇꯥꯗ ꯂꯩꯔꯤꯕ ꯑꯩꯈꯣꯏꯒꯤ ꯃꯁꯤꯡ ꯅꯝꯕꯔꯁꯤꯡ ꯄꯣꯏꯟ ꯑꯗꯨ ꯑꯩꯈꯣꯏ ꯀꯌꯥꯅꯣ ꯑꯩꯈꯣꯏ ꯈꯪꯗꯣꯛꯄ ꯃꯁꯥ ꯇꯥꯏ ꯑꯗꯣ ꯑꯩꯈꯣꯏꯅ ꯔꯤꯀ꯭ꯋꯦꯁ ꯇꯧꯕ ꯇꯥꯏ ꯑꯩꯈꯣꯏ ꯑꯦꯄ꯭ꯂꯤꯀꯦꯁꯟ ꯊꯥꯕ ꯇꯥꯏ ꯑꯦꯄ꯭ꯂꯤꯀꯦꯁꯟ ꯊꯥꯔ ꯃꯇꯨꯡꯗ ꯑꯩꯈꯣꯏ ꯂꯣꯟ ꯑꯩꯈꯣꯏꯒꯤ ꯂꯝꯒꯤ ꯃꯇꯥꯡꯗ ꯑꯩꯈꯣꯏꯒꯤ ꯗꯤꯃꯥꯔꯀꯦꯁꯟ ꯃꯣꯏꯅ ꯇꯧꯕꯤꯔ ꯃꯇꯨꯡꯗ ꯑꯩꯈꯣꯏꯒꯤ ꯆꯞ ꯆꯞ ꯆꯥꯕ ꯑꯩꯈꯣꯏꯒꯤ ꯐꯪꯐꯝ ꯊꯣꯛꯄꯗꯨ ꯑꯩꯈꯣꯏꯒꯤ ꯑꯣꯐꯤꯁꯤꯌꯦꯜ ꯑꯩꯈꯣꯏꯒꯤ ꯔꯦꯚꯤꯅ꯭ꯌꯨꯒꯤ ꯏꯁꯇꯥꯞꯁꯤꯡꯅ ꯄꯤꯕꯤꯔꯝꯃꯒꯗꯤ ꯃꯈꯣꯏꯗ ꯑꯩꯈꯣꯏꯗ ꯂꯝ ꯑꯗꯨ ꯑꯩꯈꯣꯏꯅ ꯆꯞ ꯆꯞ ꯃꯥꯟꯅꯕ ꯃꯑꯣꯡꯗ ꯐꯪꯒꯅꯤ ꯑꯗꯨꯒ ꯑꯩꯈꯣꯏꯅ ꯂꯤꯒꯦꯜꯁꯤꯗꯤ ꯑꯩꯈꯣꯏꯅ ꯑꯩꯈꯣꯏ ꯇꯣꯡꯉꯥꯟꯕ ꯑꯩꯈꯣꯏꯒꯤ ꯈꯠꯅ ꯆꯩꯅꯕ ꯌꯥꯎꯔꯛꯑꯒꯗꯤ ꯑꯩꯈꯣꯏꯅ ꯂꯤꯒꯦꯜ ꯑꯩꯈꯣꯏꯅ ꯂꯤꯒꯦꯜꯗꯤ ꯑꯩꯈꯣꯏ ꯃꯇꯥꯡ ꯂꯧꯔꯛꯀꯅꯤ ꯑꯗꯨꯕꯨ ꯑꯩꯈꯣꯏꯅ ꯆꯞ ꯆꯥꯅ ꯑꯩꯈꯣꯏ ꯅꯨꯡꯁꯤꯅꯕ ꯑꯩꯈꯣꯏꯒꯤ ꯏꯆꯤꯟ ꯏꯅꯥꯎ ꯍꯥꯏꯗꯤ ꯌꯥꯝꯅ ꯍꯔꯥꯎ ꯇꯌꯥꯝꯅ ꯑꯩꯈꯣꯏ ꯂꯝ ꯑꯁꯤ ꯌꯦꯟꯊꯣꯛꯅꯒꯦ ꯍꯥꯏꯔꯒꯗꯤ ꯑꯩꯈꯣꯏ ꯀꯔꯤꯒꯨꯝꯕꯗ ꯑꯩꯈꯣꯏꯒꯤ ꯑꯣꯐꯤꯁꯤꯌꯦꯜ ꯑꯩꯈꯣꯏ ꯔꯦꯚꯤꯅ꯭ꯌꯨ ꯏꯁꯇꯥꯞꯈꯛꯅꯁꯨ ꯑꯩꯈꯣꯏꯒꯤ ꯔꯦꯀꯣꯔꯠꯇꯨ ꯑꯩꯈꯣꯏꯗ ꯁꯤꯟꯅꯕꯤꯔꯝꯃꯒꯗꯤ ꯑꯩꯈꯣꯏ ꯃꯌꯥꯝ ꯑꯗꯨꯝ ꯂꯦꯟ ꯔꯦꯀꯣꯔꯠꯁꯤ ꯑꯩꯈꯣꯏꯅ ꯑꯗꯨꯝ ꯇꯨꯡ ꯀꯣꯏꯅ ꯂꯩꯃꯤꯟꯅꯕ ꯌꯥꯏ ꯁꯤꯅꯤ ꯂꯤꯒꯦꯜ ꯍꯥꯏꯔꯒꯗꯤ ꯑꯩꯈꯣꯏꯅ ꯑꯔꯥꯟꯕ ꯇꯧꯔꯒꯗꯤ ꯑꯩꯈꯣꯏ ꯂꯤꯒꯦꯜꯒꯤ ꯑꯩꯈꯣꯏꯒꯤ ꯂꯧꯔꯛꯀꯅꯤ ꯑꯩꯈꯣꯏꯅ ꯌꯥꯔꯤꯈꯣꯏ ꯁꯤꯒꯤ ꯃꯇꯥꯡꯗ ꯑꯩꯈꯣꯏꯒꯤ ꯅꯨꯡꯁꯤꯅꯕ ꯅꯨꯡꯁꯤꯅꯅ ꯑꯩꯈꯣꯏꯒꯤ ꯍꯥꯏꯗꯤ ꯆꯞ ꯆꯞ ꯃꯥꯟꯅꯕ ꯃꯑꯣꯡꯗ ꯑꯩꯈꯣꯏꯒꯤ ꯁꯦꯝ ꯏꯀ꯭ꯋꯦꯜ ꯔꯥꯏꯠꯇꯨ ꯑꯩꯈꯣꯏꯒꯤ ꯐꯪꯃꯤꯟꯅꯒꯗꯤ ꯑꯩꯈꯣꯏ ꯁꯤꯒꯨꯝꯕ ꯂꯦꯟꯒꯤ ꯃꯇꯥꯡꯁꯤ ꯑꯩꯈꯣꯏ ꯂꯤꯒꯦꯜ ꯃꯇꯥꯡꯁꯤ ꯑꯗꯨꯝ ꯑꯩꯈꯣꯏ ꯂꯩꯃꯤꯟꯅꯕ ꯌꯥꯏ